ꯍꯂꯣ ꯁꯤ ꯀꯦꯟꯇꯤꯟ ꯐꯝꯕꯗꯨꯔꯣ ꯑꯗꯨ ꯅꯣꯏ ꯀꯥꯡꯍꯧ ꯕꯣꯔꯥ ꯆꯅꯥ ꯀꯥꯡꯍꯧꯗꯣ ꯑꯗꯨꯗꯨ ꯌꯥꯝꯅ ꯍꯥꯎꯋꯦꯕ ꯑꯗꯨ ꯑꯣꯗꯔ ꯈꯔ ꯇꯧꯒꯦ ꯇꯧꯕꯅꯦ ꯑꯥꯏꯇꯦꯝꯁꯤ ꯀꯩꯀꯩ ꯑꯥꯏꯇꯦꯝ ꯂꯩꯒꯦ ꯁꯃꯣꯁꯥꯒꯨꯝꯕ ꯑꯗꯒꯤ ꯕꯨꯖꯤꯌꯥ ꯕꯨꯅꯤꯌꯥꯒꯨꯝꯕ ꯌꯥꯎꯕ꯭ꯔꯣ ꯑꯗꯨꯝꯕꯗꯨꯁꯨ ꯈꯔ ꯑꯣꯗꯔ ꯇꯧꯒꯦꯕ ꯑꯗꯨ ꯍꯩꯖꯤꯡ ꯄꯣꯠꯀꯨꯝꯕꯒꯤꯗꯤ ꯑꯣꯗꯔ ꯇꯧꯕ ꯌꯥꯒꯗ꯭ꯔꯣ ꯄꯣꯠ ꯁꯨꯅ ꯂꯩꯕ꯭ꯔꯣ ꯑꯗꯨ ꯀꯦ ꯖꯤꯗ ꯆꯠꯄ꯭ꯔꯣ ꯀꯃꯥꯏꯅ ꯇꯧꯕꯅꯣ ꯄꯣꯠꯁꯦ ꯑꯗꯨ ꯀꯔꯤꯅ ꯁꯃꯣꯁꯥꯅ ꯀꯦ ꯖꯤꯗ ꯀꯌꯥ ꯄꯤꯔꯤꯕ ꯄꯤꯁꯇ ꯀꯌꯥ ꯇꯔꯥ ꯑꯗꯨꯒ ꯖꯤꯂꯤꯕꯤꯅ ꯀꯌꯥ ꯄꯤꯁꯇ ꯑꯗꯨꯁꯨ ꯆꯠꯄ ꯑꯗꯨꯒ ꯕꯨꯖꯤꯌꯥ ꯕꯨꯅꯤꯌꯥꯗꯨꯗꯤ ꯀꯌꯥ ꯄꯤꯔꯤꯕ ꯀꯦ ꯖꯤꯗ ꯑꯗꯨꯒ ꯑꯩꯈꯣꯏꯒꯤ ꯀꯩꯗꯣ ꯈꯖꯨꯔꯗꯣ ꯑꯗꯨꯗꯤ ꯄꯤꯁꯇ ꯆꯠꯄ꯭ꯔꯥ ꯇꯔꯥ ꯑꯗꯨꯒ ꯀꯔꯤꯒꯨꯝꯕꯗꯤ ꯌꯥꯎꯕ꯭ꯔꯥ ꯂꯥꯜ ꯃꯣꯍꯣꯟꯒꯨꯝꯕꯗꯨꯗꯤ ꯌꯥꯎꯕ꯭ꯔꯣ ꯑꯗꯨꯁꯨ ꯈꯔ ꯍꯥꯞꯀꯦ ꯇꯧꯕ ꯑꯗꯨ ꯃꯥꯒꯤ ꯄꯦꯛꯀꯤꯡ ꯇꯧꯅꯉꯥꯏ ꯕꯣꯛꯁꯇꯣ ꯑꯗꯨꯗꯤ ꯂꯩꯕ꯭ꯔꯣ ꯑꯗꯨꯒꯤ ꯑꯣꯗꯔꯗꯤ ꯂꯧꯗ꯭ꯔꯣꯕ ꯑꯗꯨꯗꯤ ꯀꯔꯤ ꯕꯣꯛꯁ ꯆꯧꯉꯥꯃꯨꯛ ꯇꯧꯕꯗ ꯂꯨꯄꯥ ꯀꯌꯥꯃꯨꯛꯇꯤ ꯂꯧꯋꯤ ꯑꯗꯨꯝ ꯅꯣꯏ ꯀꯥꯡꯍꯧ ꯕꯣꯔꯥꯁꯦ ꯌꯥꯝ ꯍꯥꯎꯋꯦꯕ ꯑꯩꯈꯣꯏ ꯏꯃꯥꯟꯅꯕꯤ ꯂꯥꯛꯄ ꯀꯥꯟꯗ ꯂꯧꯒꯅꯦꯕ ꯑꯗꯨ ꯑꯥꯏꯇꯦꯝꯗꯨ ꯈꯔ ꯌꯥꯝꯍꯜꯂꯗꯤ ꯄꯣꯠꯇꯨ ꯌꯥꯝ ꯁꯤꯠꯀꯅꯤ ꯄꯣꯠꯁꯤ ꯌꯥꯝ ꯍꯣꯡꯉꯦꯕ ꯅꯣꯏꯗꯨ ꯅꯣꯏꯗꯤ ꯀꯔꯤꯁꯦ ꯍꯣꯇꯦꯜꯁꯦ ꯀꯔꯤ ꯂꯝꯗꯅꯣ ꯑꯣꯏꯔꯤꯁꯦ ꯑꯗꯨꯝ ꯗꯤꯂꯤꯕꯔꯤ ꯌꯥꯕ ꯅꯠꯇ꯭ꯔꯣ ꯑꯩꯈꯣꯏꯁꯤ ꯀꯔꯤ ꯍꯩꯖꯤꯡꯄꯣꯠꯀꯤ ꯅꯣꯡꯃꯥꯏꯖꯤꯡ ꯅꯨꯃꯤꯠꯀꯤꯅꯦ ꯄꯣꯠ ꯆꯩ ꯈꯔ ꯑꯣꯗꯔ ꯇꯧꯒꯦ ꯇꯧꯕꯅꯦꯕ ꯑꯗꯨ ꯌꯥꯒꯗꯕ ꯅꯠꯇ꯭ꯔꯣꯕ ꯑꯗꯨꯗꯤ ꯁꯃꯣꯁꯥꯁꯨ ꯂꯩꯔꯦ ꯍꯥꯏꯔꯦ ꯖꯤꯂꯤꯕꯤꯁꯨ ꯑꯗꯒꯤ ꯕꯨꯖꯤꯌꯥ ꯕꯨꯅꯤꯌꯥꯁꯨ ꯑꯗꯨꯒ ꯑꯩꯈꯣꯏꯒꯤ ꯀꯔꯤꯒꯤ ꯗꯨꯀꯥꯟꯒꯤ ꯑꯥꯏꯇꯦꯝ ꯑꯩꯈꯣꯏꯒꯤ ꯍꯩ ꯃꯍꯤꯒꯨꯝꯕ ꯐꯨꯔꯇꯤꯒꯨꯝꯕ ꯑꯦ ꯄꯤꯒꯨꯝꯕꯗꯨꯗꯤ ꯂꯩꯒꯗ꯭ꯔꯣ ꯊꯝꯕꯤꯕ꯭ꯔꯣ ꯑꯗꯨꯒꯨꯝꯕꯗꯨꯗꯤ ꯑꯣ ꯑꯗꯨꯁꯨ ꯈꯔ ꯍꯥꯞꯀꯦ ꯇꯧꯕ ꯐꯨꯔꯇꯤ ꯑꯣꯏꯔꯁꯨ ꯑꯦ ꯄꯤ ꯑꯣꯏꯔꯁꯨ ꯑꯅꯤꯗꯨꯒꯤ ꯃꯅꯨꯡꯗ ꯑꯃꯗꯤ ꯍꯥꯞꯀꯦ ꯇꯧꯕ ꯎꯝ ꯀꯩꯁꯤꯅ ꯁꯥꯕꯜ ꯂꯩꯀꯥꯏꯅꯦꯕꯀꯣ ꯑꯩꯈꯣꯏꯒꯤꯅ ꯀꯩꯗ ꯈꯦꯇ꯭ꯔꯤ ꯕꯦꯡꯒꯨꯜ ꯑꯋꯥꯡ ꯂꯩꯀꯥꯏ ꯈꯪꯕ ꯅꯠꯇ꯭ꯔꯣ ꯑꯗꯨꯏꯗꯨꯗ ꯎꯝ ꯎꯝ ꯑꯗꯨ ꯂꯤꯛꯂꯥꯒꯤ ꯏꯁꯤꯡꯗꯣ ꯇꯔꯥ ꯄꯤꯕꯗꯣ ꯑꯗꯨꯝꯕꯗꯨꯗꯤ ꯑꯗꯨꯁꯨ ꯌꯥꯒꯗ꯭ꯔꯣ ꯑꯣꯗꯔ ꯇꯧꯕ ꯎꯝ ꯎꯝ ꯎꯝ ꯑꯗꯨꯒꯤ ꯁꯨꯝ ꯂꯐꯣꯏꯀꯁꯨ ꯍꯥꯞꯅꯩꯗꯅ ꯄꯦꯀꯤꯡ ꯇꯧꯕꯗ ꯑꯗꯨꯒꯨꯝꯕꯗꯨꯁꯨꯅꯦ ꯇꯧꯔꯤꯉꯩꯗ ꯁꯨꯝ ꯃꯆꯤꯠ ꯃꯆꯤꯠ ꯂꯧꯅꯗ꯭ꯔꯁꯨ ꯑꯗꯨꯝ ꯅꯣꯏꯗ ꯑꯗꯨꯝ ꯅꯣꯏ ꯍꯥꯞꯀꯦ ꯍꯥꯏꯕꯅꯤꯅ ꯑꯗꯨꯒꯨꯝꯕꯗꯨꯁꯨ ꯍꯥꯞꯄꯤꯕ ꯌꯥꯒꯗ꯭ꯔꯥ ꯎꯝ ꯎꯝ ꯑꯩꯈꯣꯏꯅ ꯄꯥꯝꯃꯤꯁꯤ ꯀꯔꯤ ꯃꯤ ꯆꯧꯉꯥꯃꯨꯛꯀꯤꯅꯦꯕꯀꯣ ꯄꯥꯝꯃꯤꯁꯦ ꯄꯣꯠ ꯆꯩꯗꯣ ꯑꯗꯨꯗꯤ ꯃꯤ ꯆꯧꯉꯥꯃꯨꯛꯀꯤ ꯑꯣꯏꯔꯗꯤ ꯀꯔꯤ ꯈꯖꯨꯨꯔꯕꯨ ꯑꯣꯏꯔꯁꯨ ꯆꯧꯉꯥꯗꯤ ꯑꯗꯨꯝ ꯁꯨꯔꯅꯤꯗꯅ ꯁꯃꯣꯁꯥꯕꯨ ꯑꯣꯏꯔꯁꯨ ꯆꯧꯉꯥ ꯆꯧꯉꯥꯗꯤ ꯂꯣꯏꯅ ꯑꯥꯏꯇꯦꯝ ꯈꯨꯗꯤꯡꯃꯛꯀꯤ ꯆꯧꯉꯥ ꯆꯧꯉꯥ ꯂꯣꯏꯅ ꯁꯨꯔꯛꯑꯅꯦꯕ ꯄꯦꯀꯤꯡꯗꯣ ꯆꯧꯉꯥ ꯑꯣꯏꯒꯗꯕꯅꯦꯅ ꯎꯝ ꯂꯐꯣꯏꯁꯤ ꯂꯐꯥꯡꯗ ꯆꯠꯄꯤꯅ ꯑꯗꯨꯗꯤ ꯀꯌꯥꯃꯨꯛꯅ ꯀꯣꯟꯅꯒꯗꯕꯅꯣ ꯈꯪꯗ꯭ꯔꯦꯅꯦ ꯑꯗꯨꯗꯤ ꯎꯝ ꯑꯣ ꯑꯗꯨꯗ ꯑꯩꯁꯨ ꯍꯥꯏꯐꯦꯠ ꯌꯦꯡꯉꯒ ꯍꯥꯏꯔꯛꯑꯒꯦ ꯂꯐꯣꯏꯗꯨꯕꯨꯗꯤ ꯑꯗꯨ ꯏꯁꯤꯡꯗꯨꯗꯤ ꯈꯔ ꯌꯥꯝꯅ ꯑꯣꯗꯔ ꯇꯧꯅꯤꯡꯕ ꯑꯩꯅ ꯏꯁꯤꯡꯗꯨꯅꯅꯦ ꯆꯥꯇ꯭ꯔꯦꯠꯃꯨꯛ ꯑꯣꯏꯍꯟꯅꯤꯡꯕ ꯎꯝ ꯎꯝ ꯑꯗ ꯄꯩꯁꯥꯗꯨꯗꯤ ꯑꯗꯨꯝ ꯀꯩꯗꯧꯔꯀꯥꯟꯗ ꯑꯗꯨꯝ ꯄꯥꯅꯔꯒ ꯑꯗꯨꯝ ꯇꯧꯖꯔꯒꯦ ꯎꯝ ꯍꯣꯏ ꯍꯣꯏ ꯑꯗꯨꯒ ꯄꯔꯥꯊꯥꯗꯣ ꯑꯥꯜꯂꯨ ꯄꯔꯥꯊꯥ ꯑꯗꯨꯝꯕꯗꯨꯗꯤ ꯐꯪꯒꯗ꯭ꯔꯥ ꯑꯗꯨꯝꯕꯗꯨꯗꯤ ꯍꯩꯖꯤꯡꯄꯣꯠꯀꯤ ꯅꯠꯇꯦꯀꯣ ꯁꯨꯝ ꯆꯥꯅꯤꯡꯕ ꯀꯥꯟꯗ ꯑꯗꯨꯝ ꯑꯣꯗꯔ ꯇꯧꯔꯛꯀꯦ ꯇꯧꯕ ꯑꯗꯨꯒ ꯑꯩꯈꯣꯏꯒꯤ ꯇꯪꯒꯪꯗꯣ ꯑꯗꯨꯒꯨꯝꯕꯗꯨꯁꯨ ꯂꯩꯒꯗ꯭ꯔꯣꯕ ꯑꯗꯨ ꯅꯣꯏꯒꯤ ꯗꯤꯂꯤꯕꯔꯤꯁꯤ ꯄꯨꯡ ꯑꯌꯨꯛꯀꯤ ꯄꯨꯡ ꯀꯌꯥꯗꯒꯤꯅ ꯅꯨꯡꯗꯥꯡꯒꯤ ꯄꯨꯡ ꯀꯌꯥꯐꯧꯗ ꯂꯣꯏꯒꯦꯕ ꯎꯝ ꯑꯌꯨꯛꯀꯤ ꯄꯨꯡ ꯀꯌꯥꯗꯩꯅꯣꯕ ꯍꯧꯔꯤꯁꯦ ꯎꯝ

ꯑꯣ ꯑꯗꯨꯗꯤ ꯑꯗꯨꯏꯗꯤ ꯑꯗꯨꯗ ꯑꯗꯨꯝ ꯁꯤꯜꯂꯒꯦ ꯑꯗꯨꯗꯤ ꯊꯝꯃꯒꯦꯀꯣ